ꯍꯜꯂꯣ ꯑꯥ ꯍꯣꯏ ꯀꯔꯤ ꯍꯥꯏꯕꯤꯅꯤꯡꯕ ꯂꯩꯕ꯭ꯔꯥ

ꯎꯝ ꯑꯣꯀꯦ ꯍꯣꯏ ꯅꯪꯒꯤ ꯊꯕꯛ ꯅꯪꯅ ꯆꯥꯡ ꯊꯕꯛ ꯇꯧꯕ ꯅꯪꯒꯤ ꯗꯦꯗꯤꯀꯦꯁꯟꯒꯨꯝꯕ ꯑꯩꯁꯨ ꯅꯪꯒꯤ ꯄꯦꯃꯦꯟꯗꯣ ꯁꯣꯏꯗꯕꯤ ꯏꯟꯀ꯭ꯔꯤꯁꯇꯤ ꯇꯧꯕꯤꯒꯅꯤ ꯑꯗꯨ ꯑꯣꯏꯔꯒꯁꯨ ꯍꯧꯖꯤꯛꯀꯤ ꯊꯥ ꯑꯃ ꯑꯅꯤꯕꯨꯗꯤ ꯅꯪ ꯉꯥꯛꯇꯪ ꯉꯥꯏꯕ ꯇꯥꯔꯦꯀꯣ ꯂꯥꯏꯛ ꯑꯥꯐꯇꯔ ꯊ꯭ꯔꯤ ꯃꯟꯁ ꯑꯣꯔ ꯐꯣꯔ ꯃꯟꯁꯇꯒꯤꯗꯤ ꯑꯩ ꯁꯣꯏꯗꯕꯤ ꯅꯪꯒꯤ ꯄꯦꯗꯨ ꯏꯟꯀ꯭ꯔꯤꯁ ꯇꯧꯕꯤꯅꯤꯡꯉꯥꯏꯒꯤꯗꯤ ꯇꯧꯒꯦ

ꯎꯝ ꯍꯣꯏ ꯍꯣꯏ ꯁꯣꯏꯗꯕꯤꯗꯤ ꯇꯧꯕꯤꯒꯅꯤꯗ ꯂꯥꯏꯛ ꯍꯧꯖꯤꯛꯀꯤ ꯊꯥ ꯃꯛꯇꯤ ꯉꯝꯒꯗꯧꯕ ꯃꯥꯟꯗꯦꯀꯣ ꯑꯗꯨꯅ ꯅꯪꯅ ꯍꯥꯏꯔꯕꯅꯤꯅ ꯂꯥꯏꯛ ꯑꯥꯐꯇꯔ ꯂꯥꯏꯛ ꯋꯥꯟ ꯃꯟ ꯑꯣꯏꯔꯗꯤ ꯇꯨ ꯃꯟꯁ ꯀꯨꯝꯕꯗ ꯑꯩ ꯁꯣꯏꯗꯕꯤ ꯏꯟꯀ꯭ꯔꯤꯁ ꯇꯧꯕꯤꯅꯤꯡꯉꯥꯏꯗꯤ ꯇꯧꯒꯦ ꯑꯗꯨ ꯅꯪꯅ ꯑꯁꯨꯃꯥꯏꯅ ꯑꯗꯨꯝ ꯑꯩꯈꯣꯏ ꯑꯣꯐꯤꯁꯇ ꯔꯤꯒꯨꯂꯔ ꯇꯧꯕ ꯑꯗꯨꯃꯥꯏꯅ ꯆꯥꯡ ꯅꯥꯏꯅ ꯑꯗꯨꯝ ꯀꯥꯕꯤꯔꯛꯑꯣ ꯄꯪꯆꯨꯌꯦꯂꯤꯇꯤ ꯃꯦꯟꯇꯦꯟ ꯑꯗꯨꯝ ꯇꯧꯕꯤꯌꯣꯀꯣ ꯑꯗꯨꯒ ꯑꯩꯅ ꯁꯣꯏꯗꯕꯤ ꯅꯪꯒꯤ ꯄꯦꯃꯦꯟꯁꯦ ꯏꯟꯀ꯭ꯔꯤꯁ ꯁꯣꯏꯗꯕꯤ ꯇꯧꯕꯤꯔꯛꯀꯅꯤ ꯌꯥꯔꯕ ꯅꯠꯇ꯭ꯔꯥ ꯌꯥꯔꯦꯀꯣ

ꯍꯣꯏ ꯍꯣꯏ ꯍꯣꯏ ꯑꯟꯗꯁꯇꯦꯟ ꯇꯧꯋꯦꯀꯣ ꯑꯗꯨꯕꯨ ꯁꯤ ꯃꯟ ꯃꯛꯇꯤ ꯉꯥꯏꯕꯤꯌꯣꯀꯣ ꯑꯗꯨꯒ ꯑꯩ ꯁꯣꯏꯗꯕꯤ ꯏꯟꯀ꯭ꯔꯤꯖ ꯇꯧꯕꯤꯔꯛꯀꯦ ꯑꯆꯥ ꯑꯆꯥ ꯍꯣꯏ ꯍꯣꯏ ꯊꯦꯡꯛ ꯌꯨ ꯑꯆꯥ ꯑꯆꯥ ꯅꯪ ꯀꯣꯜ ꯇꯧꯕꯤꯔꯛꯄꯒꯤ ꯊꯝꯃꯒꯦꯀꯣ